ꯌꯦꯟ ꯉꯥꯅꯨ ꯂꯣꯏꯕ ꯃꯤꯁꯤꯡꯒꯤ ꯃꯐꯝꯗꯗꯤ ꯍꯥꯏꯕꯗꯤ ꯌꯦꯟ ꯉꯥꯅꯨꯒꯤ ꯐꯥꯝ ꯇꯧꯕ ꯃꯤꯁꯤꯡꯒꯤ ꯃꯐꯝꯗꯗꯤ ꯌꯦꯟ ꯉꯥꯅꯨꯒꯤ ꯂꯩꯐꯝ ꯑꯗꯨꯕꯨ ꯇꯣꯏꯅ ꯁꯦꯡꯗꯣꯛꯄꯤꯕ ꯌꯥꯝꯅ ꯇꯔꯨ ꯇꯅꯥꯟꯅ ꯊꯝꯕꯤꯕ ꯌꯥꯝꯅ ꯗꯔꯀꯥꯔ ꯑꯣꯏ ꯃꯁꯤꯅ ꯂꯩꯅꯥ ꯇꯤꯜꯅꯥꯗꯒꯤꯁꯨ ꯉꯥꯛꯊꯣꯛꯏ ꯀꯔꯤꯒꯨꯝꯕ ꯌꯦꯟ ꯑꯣꯏꯔꯕꯁꯨ ꯉꯥꯅꯨ ꯑꯣꯏꯔꯕꯁꯨ ꯍꯦꯛꯇ ꯑꯃ ꯍꯦꯛꯇ ꯅꯥꯔꯛꯂꯕꯗꯤ ꯅꯥꯔꯛꯂꯤꯕ ꯌꯦꯟ ꯅꯠꯇꯔꯒ ꯉꯥꯅꯨ ꯑꯗꯨꯕꯨ ꯑꯩꯈꯣꯏꯅ ꯃꯥ ꯃꯊꯟꯇ ꯁꯦꯐ ꯑꯣꯏꯕ ꯃꯐꯝ ꯑꯃꯗ ꯊꯝꯕꯤꯕ ꯇꯥꯏꯌꯦꯕ ꯃꯥꯕꯨ ꯌꯥꯝꯅ ꯀꯨꯞꯅ ꯁꯦꯟꯅꯕꯤꯕꯁꯨ ꯗꯔꯀꯥꯔ ꯑꯣꯏ ꯀꯔꯤꯒꯨꯝꯕ ꯁꯦꯟꯅꯗ꯭ꯔꯕꯗꯤ ꯃꯈꯣꯏ ꯄꯨꯟꯅ ꯂꯩꯃꯤꯟꯅꯍꯟꯕ ꯇꯥꯔꯕꯗꯤ ꯌꯦꯟ ꯅꯠꯇꯔꯒ ꯉꯥꯅꯨ ꯑꯗꯨꯕꯨ ꯅꯥꯔꯤꯕ ꯂꯩꯅꯥ ꯑꯗꯨꯕꯨ ꯁꯟꯗꯣꯔꯛꯄꯁꯨ ꯌꯥꯏ ꯑꯃꯁꯨꯡ ꯃꯁꯤꯕꯨ ꯑꯩꯈꯣꯏꯅ ꯏꯟꯗꯕꯗꯒꯤ ꯂꯩꯅꯥ ꯀꯌꯥ ꯑꯃꯁꯨ ꯁꯟꯗꯣꯔꯛꯄꯁꯨ ꯌꯥꯏ ꯑꯗꯨꯅ ꯃꯁꯤꯕꯨ ꯑꯩꯈꯣꯏꯅ ꯏꯟꯒꯗꯕꯅꯤ ꯌꯦꯟ ꯉꯥꯅꯨꯁꯤꯡꯒꯤ ꯂꯩꯅꯥ ꯀꯌꯥ ꯑꯃ ꯂꯩ ꯑꯗꯨꯅ ꯑꯩꯈꯣꯏ ꯁꯤꯡꯅ ꯃꯁꯤꯕꯨ ꯑꯩꯈꯣꯏꯅ ꯏꯟꯗꯕ ꯍꯥꯏꯕꯁꯤ ꯇꯪꯉꯥꯏ ꯐꯗꯕꯅꯤ ꯁꯥ ꯎꯆꯦꯛꯀꯤ ꯃꯇꯥꯡꯗꯁꯨ ꯑꯩꯈꯣꯏꯅ ꯑꯍꯜꯁꯤꯡꯗ ꯌꯥꯝꯅ ꯇꯣꯏꯅ ꯍꯪꯖꯩꯌꯦꯕ ꯈꯪꯗꯕ ꯃꯇꯝꯗ ꯍꯪꯖꯩ ꯃꯈꯣꯏꯅ ꯅꯥꯔꯛꯄ ꯃꯇꯝꯗ ꯀꯔꯤ ꯀꯔꯝꯕ ꯍꯤꯗꯥꯛ ꯄꯤꯖꯔꯒ ꯐꯒꯗꯒꯦ ꯍꯥꯏꯕꯗꯨ ꯑꯩꯈꯣꯏꯅ ꯌꯥꯝꯅ ꯇꯣꯏꯅ ꯍꯪꯖꯩꯌꯦꯕ ꯃꯁꯤꯕꯨ ꯑꯩꯈꯣꯏꯅ ꯈꯪꯗꯣꯛꯂꯒ ꯍꯥꯏꯕꯗꯤ ꯅꯥꯔꯤꯕ ꯌꯦꯟ ꯅꯠꯇꯔꯒ ꯉꯥꯅꯨ ꯅꯠꯇꯔꯒ ꯁꯥ ꯎꯆꯦꯛꯁꯤꯡ ꯑꯗꯨꯗ ꯐꯖꯅ ꯀꯨꯞꯅ ꯁꯦꯟꯅꯕꯤꯗꯨꯅ ꯄꯤꯖꯕꯁꯨ ꯌꯥꯝꯅ ꯗꯔꯀꯥꯔ ꯑꯣꯏ